ꯑꯩꯈꯣꯏꯒꯤ ꯑꯩꯈꯣꯏꯒꯤ ꯃꯅꯤꯄꯨꯔꯤꯗ ꯃꯩꯇꯩ ꯄꯥꯉꯜꯒꯤ ꯑꯩꯈꯣꯏꯒꯤ ꯐꯅꯦꯛ ꯐꯅꯦꯛ ꯃꯊꯛꯇ ꯐꯤ ꯊꯥꯗꯔꯒ ꯁꯦꯠꯄ ꯑꯗꯨꯒ ꯋꯥꯡꯈꯩ ꯐꯤ ꯑꯁꯨꯃꯥꯏꯅ ꯏꯟꯕꯁꯦ ꯌꯥꯝꯅ ꯐꯖꯕ ꯑꯃꯗꯤ ꯇ꯭ꯔꯦꯗꯤꯁꯟꯒꯤ ꯑꯣꯏꯕ ꯗ꯭ꯔꯦꯁꯅꯤ ꯑꯗꯨꯒ ꯀꯩꯒꯨꯝꯕ ꯀꯥꯟꯗ ꯂꯨꯍꯣꯡꯕ ꯃꯇꯝꯗ ꯀꯖꯦꯡ ꯂꯩ ꯍꯥꯞꯄ ꯑꯗꯨꯒ ꯁꯤꯒꯤ ꯗ꯭ꯔꯦꯁꯁꯦ ꯑꯈꯣꯏꯒꯤ ꯑꯈꯣꯏꯒꯤ ꯑꯇꯣꯞꯄ ꯂꯩꯔꯤꯕ ꯃꯩꯇꯩ ꯃꯩꯇꯩ ꯑꯗꯨꯒ ꯀꯕꯨꯏ ꯑꯇꯣꯞꯄ ꯇꯥꯡꯈꯨꯜ ꯑꯃ ꯑꯃ ꯂꯩꯔꯤꯕ ꯐꯨꯔꯨꯞꯁꯤꯡ ꯁꯤꯗꯒꯤ ꯈꯔꯕꯨꯗꯤ ꯈꯦꯠꯅꯩ ꯑꯗꯨꯕꯨ ꯃꯌꯥꯝ ꯈꯦꯠꯅꯕꯕꯨꯗꯤ ꯅꯠꯇꯦ